ꯑꯀꯛꯅꯕ ꯔꯤꯇꯨꯁꯤꯡꯗ ꯃꯤꯑꯣꯏ ꯀꯥꯡꯂꯨꯞ ꯑꯃꯗ ꯁꯣꯛꯍꯟꯕ ꯂꯥꯏꯅꯥꯁꯤꯡ ꯂꯩ ꯁꯝꯅ ꯍꯥꯏꯔꯕꯗ ꯂꯣꯛ ꯊꯨꯡꯕ ꯂꯣꯛ ꯈꯨꯕ ꯈꯣꯡ ꯍꯥꯝꯊꯕ ꯑꯣꯕ ꯑꯁꯤꯅꯆꯤꯡꯕꯁꯤꯡ ꯑꯁꯤ ꯂꯩ ꯍꯥꯏꯔꯤꯕꯁꯤꯡ ꯑꯁꯤ ꯑꯩꯈꯣꯏꯅ ꯃꯁꯤ ꯊꯣꯛꯇꯅꯕꯒꯤꯗꯃꯛꯇ ꯑꯩꯈꯣꯏꯅ ꯑꯔꯨꯝꯕ ꯏꯁꯤꯡ ꯊꯛꯀꯅꯤ ꯍꯥꯏꯕꯗꯤ ꯏꯁꯤꯡꯗꯨ ꯂꯨꯝꯊꯣꯛꯂꯒ ꯊꯛꯄ